ꯍꯜꯂꯣ ꯍꯥꯏꯕꯤꯌꯣ ꯍꯥꯏꯕꯤꯌꯣ ꯌꯥꯅꯤꯌꯦ ꯍꯥ ꯍꯥ ꯃꯥꯟꯅꯦ ꯃꯥꯟꯅꯦ ꯃꯥꯟꯅꯦ ꯑꯩ ꯒꯥꯏꯠ ꯇꯧꯖꯗꯣꯏꯅꯦ ꯃꯦꯝ ꯍꯥꯏꯕꯤꯌꯣ ꯌꯥꯅꯤ ꯀꯔꯤ ꯒꯥꯏꯠ ꯇꯧꯖꯧꯒꯦ ꯑꯥ ꯍꯣꯏ ꯆꯨꯝꯃꯦ ꯑꯗꯣ ꯃꯤꯁꯦ ꯀꯌꯥꯃꯨꯛ ꯂꯥꯛꯇꯣꯏꯅꯣ ꯑꯩꯈꯣꯏꯅ ꯁꯦꯟꯗ꯭ꯔꯥ ꯍꯥꯏꯁꯤꯗ ꯑꯩꯈꯣꯏꯒꯤ ꯆꯤꯡꯊꯛꯇꯅꯦꯕ ꯀꯣ ꯂꯩꯗꯣꯏꯁꯦ ꯌꯥꯝ ꯐꯖꯕ ꯃꯑꯣꯡꯗ ꯁꯤꯜꯂꯒ ꯁꯦꯝꯃ ꯁꯥꯔꯒ ꯔꯨꯝ ꯂꯣꯏꯅꯃꯛ ꯂꯩꯒꯅꯦꯕ ꯑꯦꯇꯦꯆꯇ ꯑꯣꯏꯗꯣꯏꯔ ꯕꯥꯠꯔꯨꯝ ꯇꯣꯏꯂꯦꯠ ꯑꯦꯇꯦꯆ ꯑꯣꯏꯗꯣꯏꯔ ꯅꯠꯇ꯭ꯔꯒꯅ ꯀꯃꯟ ꯑꯣꯏꯗꯣꯏꯔ ꯄꯩꯁꯥꯅ ꯁꯤꯅꯤ ꯁꯤꯅꯤ ꯍꯥꯏꯕꯁꯨ ꯑꯃꯁꯨ ꯂꯩꯔꯦꯗꯅ ꯑꯗꯨ ꯃꯤ ꯀꯌꯥꯃꯨꯛ ꯂꯥꯛꯇꯣꯏꯅꯣ ꯑꯗꯒꯤ ꯅꯨꯄꯤ ꯅꯨꯄꯥ ꯑꯥ ꯍꯥꯏꯌꯣ ꯍꯥꯏꯌꯣ ꯑꯥ ꯑꯧ ꯂꯩꯌꯦ ꯂꯩꯌꯦ ꯃꯦꯝ ꯃꯤ ꯇꯔꯨꯛ ꯐꯥꯎꯒꯤ ꯂꯩꯒꯅꯤ ꯎꯝ ꯑꯥꯑꯥ ꯑꯗꯨꯗꯤ ꯃꯦꯝ ꯁꯨꯃꯥꯏꯅ ꯇꯧꯔꯁꯦ ꯃꯤ ꯃꯔꯤꯅꯦꯕ ꯃꯤ ꯃꯔꯤꯅꯤ ꯍꯥꯏꯇꯥꯔꯗꯤ ꯑꯅꯤ ꯑꯅꯤꯒꯤ ꯑꯣꯏꯅ ꯇꯧꯕꯅ ꯐꯅꯤ ꯈꯜꯂꯦ ꯑꯩꯅ ꯑꯥ

ꯑꯧ ꯌꯥꯏ ꯌꯥꯏ ꯑꯥ ꯃꯦꯝ ꯌꯥꯏꯌꯦ ꯃꯦꯝ ꯈꯣꯏꯅ ꯑꯦꯛꯁꯄ꯭ꯂꯦꯟꯁꯨ ꯄꯥꯝꯃꯝꯒꯅꯤ ꯀꯩ ꯀꯩ ꯁꯨꯝꯕ ꯂꯩꯗꯅ ꯐꯖ ꯐꯖꯔꯕ ꯃꯐꯝꯁꯤꯒꯤ ꯍꯣꯏ ꯑꯥ ꯍꯣꯏ ꯑꯥ ꯑꯗꯣ ꯃꯦꯝ ꯑꯩꯅ ꯃꯔꯛ ꯊꯠꯅ ꯍꯪꯅꯤꯡꯉꯤꯁꯤꯅ ꯂꯥꯛꯀꯗꯧꯔꯤꯕ ꯃꯤꯁꯤꯡꯁꯦ ꯁꯨꯝ ꯆꯨꯝꯅ ꯂꯝꯗꯝꯁꯤꯕꯨ ꯌꯦꯡꯅꯤꯡꯕꯒꯤ ꯂꯥꯛꯄ ꯑꯣꯏꯗꯣꯏꯔ ꯅꯠꯇ꯭ꯔꯒꯅ ꯔꯤꯁꯔꯁ ꯀꯨꯝꯕꯒꯤ ꯑꯣꯏꯗꯣꯏꯔꯕ ꯑꯣ ꯑꯣ ꯑꯣ ꯑꯗꯨꯗꯤ ꯃꯦꯝ ꯌꯥꯝ ꯅꯨꯡꯉꯥꯏꯖꯔꯦ ꯑꯥ ꯑꯁꯤꯒꯨꯝꯕ ꯔꯤꯁꯔꯁꯀꯤ ꯀꯥꯡꯕꯨ ꯂꯥꯛꯄꯁꯦ ꯑꯩꯈꯣꯏꯅ ꯇꯔꯥꯝꯅ ꯑꯗꯨꯝ ꯑꯣꯛꯆꯩ ꯍꯥꯏꯇꯔꯦ ꯀꯣ ꯋꯦꯜꯀꯝ ꯐꯖꯅ ꯇꯧꯋꯦꯕ ꯑꯗꯨꯅ ꯋꯥꯝꯂꯤ ꯋꯦꯜꯀꯝ ꯇꯧꯅꯤꯡꯉꯥꯏꯒꯤꯗꯃꯛꯇ ꯑꯩꯈꯣꯏꯅ ꯃꯦꯝꯅ ꯄꯥꯎ ꯂꯧꯕꯤꯔꯛꯏꯁꯦ ꯌꯥꯝ ꯅꯨꯡꯉꯥꯏꯖꯩ ꯃꯦꯝꯈꯣꯏꯒꯤꯗꯃꯛꯇ ꯑꯣꯐꯔꯁꯨ ꯂꯩꯒꯅꯦꯕ ꯀꯣ ꯍꯥꯏꯗꯤ ꯔꯤꯁꯔꯁ ꯀꯥꯡꯕꯨꯔꯅ ꯑꯩꯅ ꯍꯪꯉꯤꯁꯦ ꯑꯣꯐꯔ ꯂꯩꯖꯩꯕ ꯑꯩꯈꯣꯏ ꯁꯥꯏꯠꯇꯒꯤ ꯑꯗꯨꯅ ꯅꯨꯄꯤ ꯉꯥꯛꯇꯒꯤ ꯅꯨꯄꯥ ꯉꯥꯛꯇꯒꯤ ꯍꯥꯏꯁꯦ ꯀꯄꯜꯒꯤ ꯂꯩꯐꯝꯁꯨ ꯂꯩ ꯑꯗꯒꯤ ꯐꯦꯃꯤꯂꯤꯒꯤ ꯂꯩꯐꯝꯁꯨ ꯂꯩ ꯑꯩꯈꯣꯏ ꯑꯗꯒꯤ ꯇꯣꯡꯉꯥꯟ ꯇꯣꯡꯉꯥꯟꯅ ꯐ꯭ꯔꯦꯟꯁꯤꯡꯒꯤ ꯂꯩꯐꯝꯁꯨ ꯇꯣꯡꯉꯥꯟꯅ ꯊꯝꯖꯩꯕ ꯀꯣ ꯍꯧꯖꯤꯛꯁꯦ ꯇꯨꯔꯤꯁꯁꯤꯡꯁꯦ ꯌꯥꯝꯅ

ꯍꯣꯏ ꯍꯣꯏ ꯑꯗꯨꯅꯦ ꯑꯗꯨꯅ ꯃꯦꯝꯅꯁꯨ ꯑꯗꯨꯒꯤ ꯄꯨꯁꯤꯟꯕꯤꯔꯛꯄꯁꯦ ꯑꯩꯅ ꯃꯦꯝꯕꯨ ꯑꯍꯥꯟꯕꯗ ꯊꯥꯒꯠꯆꯔꯤ ꯍꯥꯏꯇꯥꯔꯦ ꯀꯣ ꯑꯁꯤꯒꯤ ꯑꯩꯈꯣꯏ ꯂꯝꯗꯝꯁꯦ ꯁꯛ ꯇꯥꯛꯄꯁꯤꯗ ꯑꯩꯈꯣꯏꯒꯤ ꯀꯥꯡꯕꯨꯁꯨ ꯌꯥꯝ ꯆꯪꯉꯦ ꯍꯥꯏꯇꯥꯔꯦ ꯀꯣ ꯃꯤꯒꯤ ꯂꯝꯗ ꯀꯣꯏꯔꯨꯕꯗꯣ ꯑꯗꯨꯁꯨ ꯀꯣꯏꯒꯗꯕꯅꯤ ꯈꯪꯉꯨꯒꯗꯕꯅꯤ ꯑꯗꯣ ꯑꯩꯈꯣꯏ ꯂꯝꯗꯁꯨ ꯄꯨꯁꯤꯜꯂꯛꯅꯤꯡꯉꯥꯏ ꯃꯤ ꯈꯔ ꯑꯗꯨꯝ ꯗꯔꯀꯥꯔ ꯑꯣꯏꯑꯕ ꯑꯗꯣ ꯃꯦꯝ ꯈꯣꯏꯃꯛꯁꯨ ꯑꯗꯨꯅꯤꯅ ꯑꯩꯅ ꯂꯧꯖꯔꯦ ꯑꯗꯨꯅ ꯑꯩ ꯑꯗꯨꯝ ꯑꯩꯈꯣꯏ ꯑꯣꯊꯣꯔꯤꯁꯤꯡꯗꯁꯨ ꯇꯥꯟꯅꯔꯒꯦ ꯑꯗꯨꯒ ꯃꯦꯝ ꯈꯣꯏꯅ ꯗꯦꯠ ꯀꯌꯥꯗ ꯂꯥꯛꯇꯣꯏꯅꯣ ꯅꯠꯇ꯭ꯔꯥ ꯗꯦꯠ ꯀꯌꯥꯗ ꯂꯥꯛꯀꯅꯤ ꯑꯥ ꯑꯥ ꯑꯥ ꯑꯣ ꯑꯗꯣ ꯃꯦꯝ ꯑꯩꯅ ꯉꯁꯥꯏꯅ ꯍꯥꯏꯈ꯭ꯔꯦꯗꯅ ꯃꯦꯝꯈꯣꯏꯒꯤꯗꯃꯛꯇ ꯑꯩꯈꯣꯏꯅ ꯌꯥꯝ ꯊꯤꯅ ꯋꯦꯜꯀꯝ ꯇꯧꯖꯩ ꯑꯗꯨꯅ ꯄ꯭ꯔꯥꯏꯖꯀꯤꯁꯨ ꯑꯗꯨꯝ ꯀꯩꯁꯨ ꯑꯩꯈꯣꯏꯅ ꯀꯔꯤ ꯍꯥꯏꯇꯥꯔꯦ ꯗꯤꯁꯀꯥꯎꯟ ꯂꯩꯒꯅꯤꯕ ꯀꯣ ꯑꯗꯨꯒ ꯆꯥꯕ ꯊꯛꯄꯒꯤꯁꯨ ꯑꯁꯣꯝꯒꯤ ꯃꯤꯌꯥꯟꯆꯥ ꯑꯣꯏꯕꯅꯤꯅ ꯆꯥꯕ ꯊꯛꯄꯁꯦ ꯚꯦꯖ ꯉꯥꯛꯇ ꯑꯣꯏꯔꯛꯇꯣꯏ ꯅꯠꯇ꯭ꯔꯥ ꯑꯥ ꯑꯗꯨꯅ

ꯍꯣꯏ ꯍꯣꯏ ꯍꯣꯏ ꯑꯗꯨꯁꯨ ꯑꯗꯨꯝ ꯌꯥꯏꯀꯣ ꯑꯗꯨꯁꯨ ꯑꯩꯈꯣꯏꯅ ꯑꯗꯨꯝ ꯁꯔꯞ ꯇꯧꯕ ꯉꯝꯖꯒꯅꯤ ꯑꯗꯨꯒ ꯀꯩ ꯍꯥꯏꯇꯥꯔꯦ ꯀꯩ ꯚꯦꯖ ꯀꯥꯡꯕꯨꯁꯦ ꯁꯤꯒꯤꯁꯤꯃꯗꯤ ꯑꯩꯈꯣꯏꯅ ꯐꯖꯅ ꯀꯩ ꯍꯥꯏꯇꯥꯔꯦ ꯑꯦꯔꯦꯟꯖꯇ ꯂꯩꯖꯩ ꯑꯗꯨꯒ ꯑꯩꯈꯣꯏꯅ ꯀꯩ ꯆꯥꯕꯒꯤꯁꯤ ꯚꯦꯖ ꯑꯣꯏꯒꯦꯔ ꯅꯟꯚꯦꯖ ꯑꯣꯏꯒꯦꯔ ꯑꯩꯈꯣꯏꯅ ꯃꯤꯁꯨ ꯌꯥꯝꯗꯕꯅꯤꯅ ꯃꯤ ꯃꯔꯤ ꯈꯛꯇꯅꯤꯅꯅꯦ ꯀꯣ ꯑꯩꯈꯣꯏꯅ ꯁꯤꯃ ꯑꯣꯐꯔ ꯑꯣꯏꯅ ꯇꯧꯖꯔꯒꯦ ꯃꯦꯝꯗ ꯑꯍꯥꯟꯕꯗ ꯁꯤ ꯍꯥꯟꯅ ꯊꯝꯖꯔꯒꯦ ꯀꯣ ꯑꯗꯨꯒ ꯂꯩꯕꯒꯤ ꯔꯨꯝꯒꯤ ꯆꯥꯔꯖ ꯀꯩꯀꯥ ꯁꯤꯃꯗꯤ ꯃꯦꯝ ꯃꯦꯝꯈꯣꯏꯅ ꯂꯩꯗꯣꯏꯁꯤ ꯅꯨꯃꯤꯠ ꯀꯌꯥꯅꯤꯅꯦ ꯍꯥꯏꯕ ꯑꯣ ꯑꯗꯨꯗꯤ ꯑꯣꯀꯦ ꯍꯣꯏ ꯑꯗꯨꯗꯤ ꯁꯨꯃꯥꯏꯅ ꯇꯧꯔꯁꯦ ꯃꯦꯝ ꯂꯩꯕꯒꯤꯁꯦ ꯅꯣꯡꯃ ꯅꯣꯡꯃꯒꯤ ꯑꯣꯏꯅꯅꯦ ꯑꯩꯈꯣꯏꯁꯦ ꯂꯨꯄꯥ ꯂꯤꯁꯤꯡ ꯑꯅꯤ ꯑꯅꯤ ꯂꯧꯕꯅꯦꯕ ꯑꯗꯣ ꯃꯦꯝꯈꯣꯏꯒꯤꯗꯃꯛꯇ ꯑꯣꯏꯅ ꯔꯤꯁꯔꯁ ꯀꯥꯡꯕꯨꯅꯤꯅ ꯑꯃ ꯃꯈꯥꯏ ꯑꯃ ꯃꯈꯥꯏ ꯍꯥꯏꯗꯤ ꯑꯃ ꯆꯝꯃꯉꯥ ꯑꯃ ꯆꯝꯃꯉꯥ ꯂꯧꯔꯒꯦꯕ ꯑꯗꯨꯃꯥꯏꯅ ꯑꯗꯨꯃꯥꯏꯅ ꯑꯣꯏꯅ ꯇꯧꯔꯁꯦꯅ ꯍꯥꯏꯅꯤꯡꯉꯦ ꯑꯗꯣ

ꯁꯤꯗ ꯑꯗꯨꯝ ꯐꯤꯛꯁ ꯌꯥꯔꯦ ꯃꯦꯝ ꯑꯗꯨꯒ ꯃꯦꯝꯅ ꯉꯁꯥꯏ ꯒꯥꯏꯠꯂꯥꯏꯟ ꯄꯥꯝꯃꯦ ꯍꯥꯏꯗꯣ ꯒꯥꯏꯠꯂꯥꯏꯟꯒꯤꯗꯃꯛꯇ ꯑꯃꯨꯛꯀ ꯄꯩꯁꯥ ꯈꯤꯇꯪꯗꯤ ꯇꯣꯡꯉꯥꯜꯂꯦꯕ ꯀꯣ ꯑꯗꯣ ꯈꯤꯇꯪ ꯇꯣꯡꯉꯥꯟꯕꯁꯤꯁꯨ ꯔꯤꯁꯔꯁ ꯀꯥꯡꯕꯨꯒꯤꯗꯃꯛꯇ ꯑꯗꯨꯝ ꯑꯣꯐꯔ ꯂꯩꯖꯩ ꯍꯥꯏꯇꯥꯔꯦ ꯑꯗꯨꯗꯨꯅ ꯃꯦꯝꯅ ꯑꯗꯨꯒꯤ ꯅꯝꯕꯔ ꯑꯃꯕꯨꯗꯤ ꯇꯣꯡꯉꯥꯟꯅ ꯑꯩ ꯃꯦꯁꯦꯖ ꯑꯣꯏꯅ ꯊꯥꯖꯔꯛꯑꯒꯦ ꯑꯗꯨꯒ ꯃꯦꯝꯒꯤꯁꯦ ꯕꯨꯛꯀꯤꯡꯁꯦ ꯍꯣꯏ ꯍꯣꯏ ꯀꯟꯐꯥꯝ ꯑꯣꯏꯔꯦꯅ ꯑꯩ ꯑꯗꯨꯝ ꯀꯩꯗꯧꯔꯒꯦ ꯑꯗꯨꯒ ꯄꯦꯃꯦꯟꯗꯣ ꯑꯩꯉꯣꯟꯗ ꯇꯧꯒꯦꯁꯨ ꯌꯥꯔꯦ ꯃꯥꯒ ꯋꯥꯔꯤ ꯁꯥꯔꯕ ꯃꯇꯨꯡꯗ ꯀꯟꯐꯥꯝ ꯍꯦꯟꯅ ꯑꯣꯏꯔꯦ ꯍꯥꯏꯔ ꯀꯥꯟꯗ ꯃꯉꯣꯟꯗ ꯇꯧꯒꯦꯁꯨ ꯌꯥꯔꯦꯕ ꯑꯗꯨꯃꯥꯏꯅ ꯇꯧꯔꯁꯦ ꯑꯥ ꯑꯗꯨꯝ ꯁꯦꯟꯗ꯭ꯔꯥ ꯇꯨꯔꯤꯁ ꯍꯥꯏꯔꯒ ꯒꯥꯏꯠꯂꯥꯏꯟꯒꯤ ꯀꯥꯡꯕꯨꯗꯣ ꯑꯗꯨꯗ ꯑꯗꯨꯃ ꯌꯥꯎꯔꯕꯅꯤꯗ ꯑꯗꯨꯗ ꯑꯥ ꯍꯣꯏ ꯍꯣꯏ ꯊꯦꯡꯛ ꯌꯨ ꯊꯝꯖꯔꯦ ꯑꯥ